ꯑꯩꯒꯤ ꯑꯩꯈꯣꯏꯒꯤ ꯁꯤꯒꯤ ꯑꯩꯈꯣꯏ ꯁꯤ ꯖꯒꯥꯁꯤꯗꯗꯤ ꯑꯌꯥꯝꯕꯅ ꯑꯩꯈꯣꯏꯒꯤ ꯁ꯭ꯀꯨꯜꯁꯤꯡ ꯁ꯭ꯀꯨꯜꯁꯤꯡ ꯐꯒꯠꯍꯟꯕ ꯄꯥꯝꯕꯒꯤ ꯔꯤꯁꯣꯔꯁꯀꯨꯝꯕ ꯍꯥꯏꯁꯦ ꯐꯒꯠꯍꯟꯕ ꯍꯥꯏꯁꯦ ꯀꯩꯅꯣꯗ ꯍꯥꯏꯗꯤ ꯑꯌꯥꯝꯕꯅ ꯑꯩꯈꯣꯏꯒꯤ ꯀ꯭ꯂꯥꯁ ꯅꯨꯡꯁꯤꯡꯁꯤꯗ ꯑꯩꯈꯣꯏꯒꯤ ꯏꯁꯃꯥꯔꯠ ꯏꯁꯃꯥꯔꯠ ꯀ꯭ꯂꯥꯁ ꯀꯥꯏꯗꯣ ꯏꯁꯃꯥꯔꯠ ꯀ꯭ꯂꯥꯁꯀꯨꯝꯕꯁꯦ ꯑꯌꯥꯝꯕꯅ ꯂꯩꯇꯦꯕꯀꯣ ꯂꯩꯕꯁꯨ ꯌꯥꯎꯋꯤ ꯑꯗꯣ ꯑꯌꯥꯝꯕꯅ ꯂꯩꯇꯦ ꯒꯣꯔꯃꯦꯟ ꯁ꯭ꯀꯨꯜ ꯀꯌꯥ ꯁꯤꯡꯁꯤꯗꯤ ꯑꯌꯥꯝꯕꯅ ꯂꯩꯇꯦ ꯁꯨꯒꯨꯝꯕ ꯂꯩꯇꯕ ꯁ꯭ꯀꯨꯜꯁꯤꯡ ꯑꯁꯤꯗ ꯁꯤꯒꯤ ꯍꯥꯏꯗꯤ ꯑꯩꯈꯣꯏꯒꯤ ꯄ꯭ꯔꯥꯏꯕꯦꯠ ꯄ꯭ꯔꯥꯏꯕꯦꯠ ꯁ꯭ꯀꯨꯜꯁꯤꯡꯁꯤꯗ ꯂꯩꯔꯤꯕ ꯈꯨꯗꯣꯡꯆꯥꯕꯁꯤꯡꯁꯦ ꯒꯣꯔꯃꯦꯟ ꯁ꯭ꯀꯨꯜꯒꯤꯁꯤꯡꯁꯤꯗꯁꯨ ꯈꯨꯗꯣꯡꯆꯥꯕꯁꯤ ꯐꯪꯍꯟꯅꯤꯡꯉꯤ ꯑꯗꯨꯒ ꯑꯣꯖꯥꯁꯤꯡꯗ ꯑꯣꯏꯔꯁꯨ ꯉꯁꯥꯏꯒꯤ ꯈꯦꯠꯅꯕ ꯈꯔ ꯑꯗꯨꯝ ꯂꯩ ꯍꯥꯏꯕꯗꯤ ꯑꯩꯈꯣꯏꯒꯤ ꯄ꯭ꯔꯥꯏꯕꯦꯠ ꯒꯣꯔꯃꯦꯟꯒꯤ ꯋꯥꯗ ꯅꯠꯇꯅꯀꯣ ꯍꯥꯏꯗꯤ ꯑꯣꯖꯥꯁꯤꯡꯁꯤ ꯉꯁꯥꯏꯒꯤ ꯂꯥꯏꯔꯤꯛ ꯇꯥꯛꯄ ꯈꯣꯠꯄꯗꯁꯨ ꯑꯗꯨꯝ ꯍꯥꯏꯗꯤ ꯄ꯭ꯔꯥꯏꯕꯦꯠꯇꯗꯤ ꯑꯗꯨꯝ ꯐꯖꯅ ꯇꯥꯛꯄꯒꯤ ꯃꯑꯣꯡ ꯑꯃ ꯂꯩꯗꯤ ꯂꯩꯌꯦꯕꯀꯣ ꯑꯗꯣ ꯒꯣꯔꯃꯦꯟꯒꯤ ꯁ꯭ꯀꯨꯜ ꯑꯌꯥꯝꯕꯅ ꯍꯥꯏꯗꯤ ꯇꯥꯛꯇꯦ ꯂꯣꯏꯅꯃꯛ ꯅꯠꯇꯦ ꯑꯗꯣ ꯇꯥꯛꯇꯕꯅ ꯇꯥꯛꯇꯕꯁꯨ ꯑꯗꯨꯝ ꯌꯥꯎꯕꯒꯤ ꯃꯑꯣꯡꯗ ꯑꯗꯨꯝ ꯍꯥꯏꯅꯩꯀꯣ ꯁꯨꯃꯥꯏꯅ ꯂꯩ ꯑꯗꯣ ꯁꯤꯒꯨꯝꯕꯁꯦ ꯇꯧꯍꯟꯅꯤꯡꯗꯦ ꯍꯥꯏꯅꯤꯡꯉꯤ